ꯑꯗꯨꯗꯒꯤ ꯎꯠꯇꯤꯗꯨꯕꯨ ꯁꯪꯍꯟꯕꯗ ꯆꯪꯉꯤꯕ ꯌꯦꯅꯝ ꯅꯥꯀꯨꯞꯄꯤꯒꯨꯝꯕ ꯅꯄꯥꯛꯄꯤꯒꯨꯝꯕ ꯁꯤꯡꯁꯦ

ꯁꯣꯗꯥꯕꯥꯏꯒꯞ ꯍꯥꯞꯄꯅꯤ ꯑꯗꯨꯒ ꯃꯍꯤ ꯏꯪꯉꯤꯉꯩꯗ ꯂꯣꯏꯅ ꯍꯥꯞꯍꯧꯔꯒ ꯃꯩ ꯃꯊꯛꯇ ꯊꯥꯡꯒꯠꯂꯅꯤ ꯑꯗꯨꯗꯨꯒ ꯊꯥꯡꯒꯠꯂꯕ ꯃꯇꯨꯡꯗ ꯃꯩ ꯑꯍꯥꯟꯕꯒꯤꯗꯤ ꯀꯜꯂꯞ ꯊꯥꯔꯒ ꯎꯠꯇꯤꯗꯣ ꯑꯃꯨꯛꯇꯪ ꯁꯧꯒꯠꯍꯜꯂꯅꯤ ꯑꯍꯥꯟꯕꯒꯤ ꯁꯧꯒꯠꯈ꯭ꯔꯦ ꯍꯥꯏꯔꯒꯗꯤ ꯃꯩ ꯂꯩꯊꯕꯤꯔꯅꯤ ꯑꯗꯨꯒ ꯂꯤꯔꯤ ꯂꯤꯔꯤ ꯊꯥꯔꯒ ꯎꯠꯇꯤꯗꯣ ꯃꯥꯒꯤ ꯃꯔꯩ ꯃꯨꯟꯖꯜꯂꯛꯇ꯭ꯔꯤꯕꯥꯎ ꯑꯗꯨꯝ ꯁꯧꯍꯜꯂꯒ ꯁꯧꯍꯜꯂꯒ ꯄꯤꯗꯤꯛ ꯄꯤꯗꯤꯛ ꯄꯤꯗꯤꯛ ꯄꯤꯗꯤꯛ ꯁꯧꯍꯜꯂꯒ ꯊꯝꯃꯅꯤ ꯑꯗꯨꯒ

ꯊꯨꯝ ꯍꯥꯞꯄꯅꯤ ꯑꯗꯨꯒ ꯂꯩꯔꯒꯅ ꯘꯤ ꯈꯤꯇꯪ ꯍꯥꯞꯄꯅꯤ ꯍꯥꯞꯄꯁꯨ ꯌꯥꯏ ꯍꯥꯞꯇ꯭ꯔꯁꯨ ꯌꯥꯏ ꯘꯤꯗꯤ ꯑꯗꯨꯒ ꯑꯩꯅ ꯎꯠꯇꯤꯗꯣ ꯑꯣꯏꯅꯝꯅꯕꯒꯤꯗꯃꯛ ꯁꯪꯒꯣꯝ ꯑꯅꯧꯕ ꯂꯩꯔꯒꯅ ꯁꯪꯒꯣꯝ ꯑꯅꯧꯕ ꯈꯤꯇꯪ ꯍꯩꯕꯤꯔꯣ ꯂꯩꯇ꯭ꯔꯒꯅ ꯁꯪꯒꯣꯝ ꯄꯥꯎꯗꯔꯗꯣ ꯊꯤꯠꯂꯒ ꯈꯤꯇꯪ ꯍꯥꯞꯄꯅꯤ ꯑꯗꯨꯒ ꯎꯠꯇꯤꯗꯣ ꯑꯣꯏꯅꯝꯃꯦ ꯎꯠꯇꯤꯒꯤ ꯃꯅꯝ ꯅꯨꯡꯁꯤꯕꯗꯨ ꯊꯣꯛꯂꯛꯑꯦ ꯍꯥꯏꯔ ꯀꯥꯟꯗ ꯑꯩꯅ ꯇꯦꯖꯄꯇꯥꯅꯦ ꯃꯤꯠꯊꯤꯅꯦ ꯀꯥꯂꯤ ꯖꯤꯔꯥꯅꯦ

ꯑꯩꯅ ꯉꯁꯥꯏ ꯎꯠꯇꯤ ꯊꯣꯡꯉꯤꯕ ꯄꯥꯇ꯭ꯔ ꯑꯗꯨꯗ ꯁꯣꯛ ꯇꯧꯁꯜꯂꯅꯤ ꯑꯗꯨꯒ ꯎꯠꯇꯤꯗꯨ ꯉꯏꯍꯥꯛꯇꯪ ꯂꯣꯟꯖꯜꯂꯅꯤ ꯁꯣꯛ ꯇꯧꯔꯤꯕ ꯄꯣꯠꯇꯨꯒ ꯎꯠꯇꯤꯗꯨꯒ